ꯑꯣ ꯁꯤ ꯀꯗꯥꯏ ꯑꯣꯏꯕꯤꯔꯕꯅꯣ ꯑꯩ ꯐꯧ ꯈꯤꯇ ꯂꯧꯖꯒꯦ ꯇꯧꯕ ꯑꯣ ꯑꯗꯨꯗꯤ ꯑꯩ ꯆꯨꯆꯥꯟꯄꯨꯔꯗꯒꯤꯅꯦ ꯑꯗꯣ ꯐꯧ ꯀꯥ ꯂꯩꯒꯗ꯭ꯔꯥ ꯎꯝ ꯕꯣꯔꯥ ꯀꯨꯟ ꯀꯨꯟꯊ꯭ꯔꯥ ꯃꯨꯛꯇꯪ ꯂꯧꯖꯒꯦ ꯇꯧꯕꯅꯤ ꯐꯧꯗꯨ ꯀ꯭ꯋꯥꯂꯤꯇꯤ ꯀꯃꯥꯏꯅ ꯇꯧꯒꯦ ꯀꯔꯤ ꯀꯔꯤ ꯐꯧ ꯑꯣꯏꯅ ꯂꯩꯕꯤꯒꯦ ꯎꯝ ꯑꯇꯣꯄꯄ ꯐꯧꯗꯤ ꯂꯩꯇꯕ꯭ꯔꯥ ꯎꯝ ꯑꯣ ꯑꯗꯨꯗꯤ ꯌꯥꯝ ꯅꯨꯡꯉꯥꯏꯖꯔꯦ ꯎꯝ ꯀ꯭ꯋꯥꯂꯤꯇꯤꯗꯤ ꯀꯃꯥꯏꯅ ꯇꯧꯔꯦ ꯇꯤꯜ ꯍꯤꯗꯥꯛ ꯀꯥꯞꯄ ꯈꯣꯠꯄ ꯐꯧ ꯃꯁꯥ ꯁꯦꯡꯕ ꯑꯗꯒꯤ ꯃꯍꯥꯝ ꯌꯥꯎꯗꯕ ꯑꯗꯨ ꯄꯥꯝꯕ ꯍꯥꯏꯇꯔꯦ ꯑꯣ ꯑꯥꯏ ꯑꯥꯏ ꯍꯤꯗꯥꯛ ꯂꯥꯡꯊꯛꯇꯤ ꯌꯥꯝ ꯀꯥꯞꯇꯦꯀꯣ ꯇꯤꯜ ꯇꯤꯜꯂꯥ ꯍꯤꯗꯥꯛ ꯀꯨꯝꯕ ꯀꯔꯤꯒꯨꯝꯕ ꯑꯥ ꯑꯗꯨꯗꯤ ꯃꯃꯟ ꯃꯊꯨꯝꯗꯤ ꯀꯌꯥꯒꯨꯝꯕ ꯂꯩꯔꯤꯒꯦ ꯐꯧ ꯃꯣꯟꯗ ꯑꯣ ꯑꯗꯨ ꯑꯣꯏꯇꯔꯗꯤ ꯑꯥ ꯀꯩꯗꯧꯕꯅꯦ ꯑꯗꯣ ꯑꯗꯒꯤ ꯑꯣꯜꯂꯒ ꯑꯩꯈꯣꯏꯒꯤ ꯑꯥ ꯁꯣꯝ ꯐꯥꯎ ꯊꯤꯟꯕꯤꯔꯛꯄꯗ ꯑꯥ ꯀꯌꯥꯝ ꯂꯧꯒꯗꯒꯦ ꯃꯃꯟꯕꯣ ꯑꯥ ꯉꯁꯥꯏ ꯑꯥ ꯑꯗꯨꯗꯤ ꯑꯩ ꯊꯣꯏꯕꯤ ꯐꯧꯗꯣ ꯑꯗꯨ ꯑꯣꯏꯅ ꯂꯧꯔꯒꯦ ꯃꯣꯟ ꯀꯨꯟꯊ꯭ꯔꯥꯃꯨꯛ ꯂꯧꯔꯒꯦ ꯑꯗꯨ ꯊꯣꯏꯕꯤ ꯐꯧꯗꯨ ꯐꯥꯏꯅꯦꯜ ꯑꯣꯏꯅ ꯑꯥ ꯀꯌꯥ ꯁꯥꯗꯣꯏꯅꯣ ꯑꯥ ꯑꯗꯨ ꯑꯣꯏꯇꯔꯒꯗꯤ ꯐꯔꯦ ꯑꯗꯨꯗꯤ ꯑꯩ ꯂꯧꯔꯒꯦ

ꯑꯗꯨ ꯑꯥ ꯑꯩꯈꯣꯏ ꯑꯥ ꯑꯣ ꯑꯩꯈꯣꯏꯗ ꯑꯥ ꯑꯩꯈꯣꯏ ꯐꯥꯎ ꯊꯤꯟꯕꯤꯔꯛꯑꯣ ꯑꯣ ꯑꯣ ꯌꯥꯝ ꯅꯨꯡꯉꯥꯏꯖꯔꯦ ꯑꯗꯨ ꯑꯣꯏꯇꯔꯗꯤ ꯑꯥ